ꯁꯤ ꯑꯥꯏ ꯐꯣꯟ ꯑꯃ ꯌꯣꯟꯒꯅꯤ ꯍꯥꯏꯕꯗꯨ ꯁꯤ ꯑꯣꯏꯕꯤꯔꯕ꯭ꯔꯥ ꯐꯣꯟꯗꯨ ꯀꯃꯥꯏꯅ ꯇꯧꯔꯤ ꯃꯣꯗꯦꯜ ꯌꯨꯁ ꯅꯠꯇ꯭ꯔꯣ ꯃꯣꯗꯦꯜꯗꯨ ꯀꯃꯥꯏꯅ ꯑꯗꯨ ꯃꯃꯟꯗꯤ ꯃꯃꯟꯗꯤ ꯀꯌꯥꯗꯅꯣ ꯑꯗꯨ ꯕꯦꯇ꯭ꯔꯤ ꯍꯦꯜꯇꯒꯤ ꯀꯩꯗꯒꯤ ꯀꯃꯥꯏꯅ ꯇꯧꯔꯤ ꯌꯥꯝ ꯃꯣꯗꯦꯜ ꯐꯕ ꯑꯣꯏꯕ ꯇꯥꯔꯤꯅꯦ ꯑꯗꯨꯗꯤ ꯀꯦꯃꯦꯔꯥ ꯀꯔꯤ ꯀꯔꯤꯗꯤ ꯌꯥꯎꯔꯤꯕ꯭ꯔꯥ ꯀꯦꯃꯦꯔꯥ ꯂꯤꯎꯅꯦ ꯑꯗꯨꯒꯤꯗꯤ ꯑꯥꯏ ꯐꯣꯟꯗꯨꯒꯤ ꯃꯔꯝꯗ ꯈꯔ ꯁꯟꯗꯣꯛꯅ ꯍꯥꯏꯕꯤꯎꯅꯦ ꯀꯔꯤ ꯑꯩꯅ ꯍꯦꯛꯇ ꯃꯇꯝ ꯑꯃꯗ ꯍꯦꯛꯇ ꯂꯥꯛꯄ ꯌꯥꯔꯕꯣ ꯑꯗꯨ ꯂꯣꯀꯦꯁꯟ ꯀꯔꯤ ꯀꯔꯤꯗꯤ ꯀꯗꯥꯏ ꯋꯥꯏ ꯑꯣꯏꯕꯤꯒꯦ ꯑꯗꯨꯁꯨ ꯗꯤꯇꯦꯜꯁ ꯑꯣꯏꯅ ꯍꯥꯏꯕꯤꯌꯣ ꯑꯥ ꯋꯥꯒꯤꯗꯣ ꯑꯩ ꯑꯗꯨꯝ ꯑꯦꯅꯤ ꯃꯇꯝ ꯑꯦꯅꯤ ꯃꯇꯝꯗ ꯂꯥꯛꯄ ꯌꯥꯒꯗ꯭ꯔꯣ ꯈꯪꯗꯦꯗ ꯒ꯭ꯌꯥꯟ ꯇꯥꯗꯦ ꯑꯩꯁꯨ ꯁꯨꯝ ꯄꯩꯁꯥꯕꯨꯗꯤ ꯂꯩꯕ ꯅꯠꯇꯦ ꯑꯗꯨ ꯑꯣꯏꯔꯁꯨ ꯑꯥ ꯄꯥꯝꯃꯨꯔꯦ ꯑꯗꯨꯅꯅꯤ ꯂꯥꯛꯆꯔꯒꯦ ꯑꯗꯨ ꯂꯣꯀꯦꯁꯟ ꯀꯔꯤ ꯀꯔꯤꯗꯨꯗꯤ ꯈꯪꯉꯦ ꯀꯛꯋꯥꯅꯤ ꯑꯗꯨ ꯃꯤꯡꯗꯤ ꯀꯔꯤ ꯀꯧꯒꯦ ꯁꯨꯝ ꯍꯦꯛꯇ ꯆꯪꯂꯛꯂꯒ ꯍꯦꯛꯇ ꯍꯪꯕꯗ ꯑꯗꯨꯝ ꯈꯪꯂꯗ꯭ꯔꯥ ꯁꯣꯝꯁꯤ ꯑꯩꯈꯣꯏꯒꯤ ꯕꯤꯁꯥꯜꯗ ꯁ꯭ꯋꯤꯄꯔ ꯑꯣꯏꯅ ꯂꯩꯕ ꯃꯤ ꯑꯣꯏꯗꯣꯏꯔꯣ ꯑꯣ ꯃꯄꯨ ꯑꯣꯏꯔ ꯑꯥꯏ ꯐꯣꯟ ꯁꯕꯦꯟ ꯄꯥꯏꯕꯁꯤ ꯁꯨꯝ ꯅꯨꯡꯉꯥꯏꯇꯕ ꯑꯗꯨ

ꯑꯗꯨ ꯃꯃꯟ ꯀꯔꯤ ꯀꯔꯥꯁꯨ ꯐꯖꯅ ꯇꯥꯖꯔꯦ ꯑꯗꯨ ꯍꯌꯦꯡ ꯅꯨꯃꯤꯠꯇ ꯂꯥꯛꯅꯕ ꯇꯧꯔꯁꯤꯔꯥ ꯍꯣꯏ ꯑꯗꯨꯗꯤ ꯆꯥꯛ ꯏꯁꯤꯡꯗꯤ ꯆꯥꯔꯕ ꯅꯠꯇ꯭ꯔꯣ ꯏꯌꯥꯝꯕ ꯆꯥꯔꯦ ꯆꯥꯔꯦ ꯑꯩꯁꯨ ꯆꯥꯕꯗ ꯉꯥꯏꯔꯤ ꯀꯨꯏꯗ꯭ꯔꯤ ꯍꯟ ꯑꯣꯏꯅ ꯆꯥꯈ꯭ꯔꯦ ꯍꯣꯏ ꯂꯧꯒꯦꯅꯕꯨ ꯗꯤꯇꯦꯜꯁ ꯐꯖꯅ ꯍꯪꯉꯦ ꯂꯧꯒꯗꯕꯅꯤ ꯁꯨꯡꯁꯣꯏ ꯁꯣꯏꯗꯕꯤ ꯍꯌꯦꯡ ꯂꯥꯛꯆꯔꯒꯦ ꯏꯌꯥꯝꯕ ꯑꯣꯐꯔ ꯀꯔꯤ ꯀꯔꯤꯗꯤ ꯄꯤꯖꯒꯅꯤ ꯒꯥꯔꯦꯟꯇꯤ ꯀꯔꯤ ꯀꯔꯤꯗꯤ ꯄꯤꯕ꯭ꯔꯣ ꯎꯝ ꯑꯣ ꯐꯔꯦ ꯐꯔꯦ ꯑꯗꯨꯗꯤ ꯏꯌꯥꯝꯕ ꯑꯩ ꯍꯌꯦꯡ ꯑꯗꯨꯝ ꯂꯥꯛꯆꯔꯒꯦ